ꯍꯜꯂꯣ ꯁꯣꯝ ꯁꯉꯥꯏ ꯍꯣꯇꯦꯜ ꯃꯦꯅꯦꯖꯔ ꯑꯣꯏꯕꯤꯔꯕ꯭ꯔꯥ ꯑꯩꯒꯤ ꯃꯤꯡ ꯅꯣꯡꯃꯥꯏꯊꯦꯝ ꯙꯀꯥꯁꯅꯥ ꯑꯩꯅ ꯉꯁꯥꯏ ꯑꯌꯨꯛꯇ ꯄꯨꯡ ꯃꯥꯄꯜ ꯃꯨꯛ ꯇꯥꯕ ꯑꯗꯨꯋꯥꯏꯗ

ꯑꯣꯗꯔ ꯇꯧꯖꯔꯝꯕꯅꯤ ꯑꯣꯟꯂꯥꯏꯟꯗ ꯑꯗꯨꯒ ꯑꯩ ꯑꯆꯤꯟꯕ ꯊꯕꯛ ꯈꯔ ꯂꯩꯕꯗꯒꯤ ꯌꯨꯝꯗꯒꯤ ꯊꯣꯛꯆꯔꯛꯂꯦ ꯌꯨꯝꯗ ꯀꯅꯥꯝꯇ ꯂꯩꯇ꯭ꯔꯦ ꯑꯗꯨꯅ ꯃꯇꯨꯡꯗ ꯑꯩ ꯂꯧꯖꯔꯒꯦ ꯉꯁꯤꯒꯤ ꯑꯣꯏꯅꯗꯤ ꯂꯧꯖꯔꯔꯣꯏ ꯌꯥꯔꯒꯗꯤ ꯑꯣꯟꯂꯥꯏꯟꯗ